ꯈꯨꯡꯒꯪ ꯑꯃꯁꯨꯡ ꯁꯍꯔꯒꯤ ꯃꯐꯝꯁꯤꯡꯗ ꯂꯩꯕ ꯁꯥꯟꯅꯕꯒꯤ ꯃꯔꯛꯇ ꯂꯩꯕ ꯈꯦꯠꯅꯕꯁꯤꯡ ꯑꯗꯨꯗꯤ ꯈꯨꯡꯒꯪꯗ ꯂꯩꯔꯤꯕ ꯑꯉꯥꯡꯁꯤꯡꯅ ꯁꯥꯟꯅꯕꯒꯤ ꯃꯐꯝꯁꯤꯡꯗꯤ ꯑꯗꯨꯛꯀꯤ ꯃꯇꯤꯛ ꯃꯇꯤꯛ ꯆꯥꯅ ꯂꯩ ꯃꯉꯣꯟꯗ ꯑꯩꯈꯣꯏꯒꯤ ꯃꯐꯝ ꯖꯒꯥ ꯑꯍꯥꯡꯕ ꯂꯝꯄꯥꯛ ꯑꯆꯧ ꯑꯆꯧꯕ ꯑꯁꯦꯡꯕ ꯅꯨꯡꯁꯤꯠ ꯐꯪꯕ ꯃꯐꯝ ꯀꯌꯥ ꯑꯃ ꯆꯥꯎꯅ ꯂꯩ ꯃꯗꯨꯗ ꯃꯈꯣꯏꯅ ꯁꯥꯟꯅꯖꯕꯒꯤ ꯈꯨꯗꯣꯡꯆꯥꯕꯁꯨ ꯌꯥꯝꯅ ꯂꯩ ꯑꯗꯨꯕꯨ ꯃꯈꯣꯏꯒꯤ ꯈꯨꯗꯣꯡ ꯆꯥꯗꯕ ꯍꯥꯏꯔꯒꯗꯤ ꯁꯥꯟꯅꯕꯒꯤꯗꯃꯛꯇ ꯃꯐꯝ ꯆꯥꯕ ꯃꯌꯥꯝ ꯂꯩꯔꯒꯁꯨ ꯃꯗꯨꯗ ꯑꯩꯈꯣꯏꯅ ꯁꯥꯟꯅꯕꯗ ꯆꯪꯕ ꯃꯆꯥꯛ ꯃꯊꯨꯝ ꯃꯌꯥꯝ ꯑꯃꯗꯤ ꯃꯈꯣꯏꯗ ꯑꯋꯥꯠꯄ ꯃꯌꯥꯝ ꯑꯃ ꯂꯩ ꯑꯃꯗꯤ ꯃꯇꯦꯡ ꯄꯥꯡꯕꯤꯅꯕꯁꯨ ꯋꯥꯠꯂꯤ ꯑꯗꯨꯅ ꯐꯨꯠꯕꯣꯜ ꯁꯥꯟꯅꯕ ꯃꯇꯝꯗ ꯕꯣꯜ ꯂꯩꯕ ꯉꯝꯗꯕꯒꯤ ꯑꯋꯥꯕ ꯕꯣꯜꯗꯤ ꯌꯥꯝꯅ ꯁꯥꯟꯅꯅꯤꯡꯕ ꯑꯗꯨꯕꯨ ꯕꯣꯜ ꯑꯗꯨꯒꯤ ꯃꯍꯨꯠ ꯅꯣꯕꯥꯕꯅ ꯃꯍꯨꯠ ꯁꯤꯟꯗꯨꯅ ꯀꯥꯎꯕ ꯑꯗꯨꯅ ꯃꯈꯣꯏꯅ ꯑꯄꯥꯝꯕ ꯁꯥꯟꯅꯅꯤꯡꯕ ꯃꯑꯣꯡꯗ ꯁꯥꯟꯅꯕ ꯉꯝꯗꯕꯒꯤ ꯑꯄꯦꯟꯕ ꯋꯥꯠꯄ ꯀꯌꯥ ꯑꯃꯗꯤ ꯈꯨꯡꯒꯪꯒꯤ ꯃꯤꯁꯤꯡꯗ ꯊꯣꯛꯏ ꯑꯗꯨꯕꯨ ꯁꯍꯔꯒꯤ ꯃꯐꯝꯗꯗꯤ ꯁꯥꯟꯅꯕꯒꯤ ꯂꯝꯗ ꯑꯗꯨꯛꯀꯤ ꯃꯇꯤꯛ ꯌꯣꯛꯈꯠꯄꯤꯅꯕ ꯑꯃꯗꯤ ꯃꯆꯥꯛ ꯃꯊꯨꯝꯒꯤꯗꯃꯛꯇ ꯑꯋꯥꯠꯄ ꯑꯃꯠꯇ ꯂꯩꯇꯦ ꯑꯗꯨꯕꯨ ꯁꯍꯔꯒꯤ ꯃꯐꯝꯗꯗꯤ ꯑꯉꯥꯡ ꯂꯩꯀꯥꯏꯒꯤ ꯑꯣꯏꯔꯣ ꯂꯝ ꯑꯃꯒꯤ ꯁꯥꯟꯅꯅꯤꯡꯕ ꯊꯣꯛꯂꯛꯇꯨꯅ ꯃꯇꯝ ꯑꯃꯠꯇꯗ ꯃꯈꯣꯏꯅ ꯁꯥꯟꯅꯅꯤꯡꯕ ꯃꯇꯝꯗ ꯃꯗꯨꯒꯤ ꯂꯝꯒꯤ ꯑꯃꯗꯤ ꯁꯥꯟꯅꯐꯝ ꯁꯥꯟꯅꯕꯨꯡ ꯍꯥꯏꯔꯒꯗꯤ ꯍꯥꯏꯕꯗꯤ ꯂꯝꯄꯥꯛ ꯑꯆꯧꯕꯒꯨꯝꯕ ꯃꯇꯤꯛ ꯆꯥꯅꯗꯤ ꯂꯩꯇꯕ ꯑꯗꯨꯕꯨ ꯁꯦꯝꯒꯠ ꯁꯥꯒꯠꯄꯤꯅꯕ ꯃꯤ ꯋꯥꯠꯇꯕꯅꯤꯅ ꯁꯍꯔꯗꯗꯤ ꯃꯗꯨ ꯑꯩꯈꯣꯏꯅ ꯑꯗꯨꯝ ꯁꯦꯝꯒꯠꯄꯤꯗꯨꯅ ꯁꯥꯟꯅꯅꯤꯡꯕ ꯃꯑꯣꯡꯗ ꯁꯥꯟꯅꯕꯒꯤ ꯑꯄꯥꯝꯕꯗꯨꯗꯤ ꯑꯗꯨꯝ ꯐꯪꯕ ꯂꯩ ꯑꯗꯨꯕꯨ ꯁꯥꯟꯅꯕꯨꯡ ꯃꯇꯤꯛ ꯆꯥꯅ ꯁꯦꯝꯒꯠꯀꯦ ꯍꯥꯏꯔꯒꯗꯤ ꯃꯐꯝ ꯂꯩꯇꯕꯅꯤꯅ ꯃꯁꯤꯗ ꯑꯩꯈꯣꯏꯅ ꯖꯒꯥ ꯆꯥꯕ ꯃꯐꯝ ꯀꯌꯥ ꯑꯃ ꯊꯤꯕꯒꯤ ꯈꯨꯗꯣꯡ ꯆꯥꯗꯕ ꯀꯌꯥꯁꯨ ꯁꯍꯔꯗꯗꯤ ꯃꯥꯏꯌꯣꯛꯅꯩ ꯃꯔꯝ ꯑꯗꯨꯅ ꯁꯍꯔꯒ ꯑꯃꯗꯤ ꯈꯨꯡꯒꯪꯒ ꯈꯦꯠꯅꯕꯒꯤ ꯃꯁꯥꯟꯅ ꯁꯥꯟꯅꯕꯒꯤ ꯃꯑꯣꯡ ꯑꯁꯦ ꯑꯩꯈꯣꯏꯅ ꯁꯨꯃꯥꯏꯅ ꯈꯦꯠꯅꯩ